ꯃꯅꯨꯡ ꯍꯟꯖꯤꯜꯂꯕ ꯑꯃꯁꯨꯡ ꯇꯣꯉꯥꯟꯅ ꯂꯩꯕ ꯈꯨꯡꯒꯪꯒꯤ ꯃꯐꯝꯁꯤꯡꯗ ꯂꯩꯕ ꯃꯤꯑꯣꯏꯕꯁꯤꯡ ꯀꯃꯥꯏꯅ ꯅꯨꯡꯉꯥꯏꯍꯟꯅꯤ ꯑꯃꯁꯨꯡ ꯋꯥꯈꯜ ꯍꯟꯊꯍꯟꯒꯅꯤ ꯄꯥꯝꯕꯩ ꯑꯃ ꯂꯩ ꯑꯗꯨꯗꯤ ꯃꯁꯥꯅ ꯃꯁꯥꯅ ꯍꯥꯏꯁꯤꯅ ꯃꯤꯑꯣꯏꯕ ꯈꯨꯡꯒꯪꯗ ꯂꯩꯔꯤꯕ ꯃꯤꯑꯣꯏꯕꯁꯤꯡꯗꯨꯗ ꯃꯁꯥꯟꯅꯁꯤꯅ ꯏꯁꯇ꯭ꯔꯦꯁꯇꯒꯤ ꯑꯃꯁꯨꯡ ꯑꯋꯥꯕ ꯋꯥꯈꯜꯗꯒꯤ ꯅꯠꯇ꯭ꯔꯒ ꯅꯨꯡꯉꯥꯏꯇꯕ ꯑꯗꯨꯝꯕ ꯀꯌꯥꯗꯒꯤ ꯂꯥꯞꯊꯣꯛꯍꯜꯂꯦꯕ ꯁꯤ ꯀꯃꯥꯏꯅ ꯃꯈꯣꯏꯗ ꯊꯨꯡꯍꯟꯒꯅꯤ ꯑꯃꯁꯨꯡ ꯅꯨꯡꯉꯥꯏꯍꯟꯒꯅꯤ ꯍꯥꯏꯕꯗ ꯃꯁꯥꯟꯅꯁꯤꯅ ꯊꯨꯡꯍꯟꯒꯅꯦꯕ